ꯇꯣꯉꯥꯟ ꯇꯣꯉꯥꯟꯕ ꯀꯨꯝꯁꯤꯡꯗ ꯌꯨꯝꯐꯝ ꯑꯣꯏꯔꯒ ꯄꯥꯟꯕꯤꯁꯤꯡꯒꯤꯗꯃꯛꯇ ꯑꯩꯈꯣꯏꯅ ꯀꯃꯥꯏꯅ ꯆꯦꯛꯁꯤꯟ ꯊꯧꯔꯥꯡ ꯂꯧꯈꯠꯀꯗꯒꯦ ꯍꯥꯏꯕꯁꯤꯒꯤ ꯃꯇꯥꯡꯗ ꯑꯩꯅ ꯊꯝꯖꯅꯤꯡꯕꯗꯤ ꯄꯥꯟꯕꯤꯁꯤꯡꯁꯦ ꯄꯤꯛꯂꯤꯉꯩ ꯃꯇꯝꯗꯗꯤ ꯅꯨꯡꯁꯥ ꯃꯉꯥꯟꯗꯣ ꯌꯥꯝꯅ ꯀꯥ ꯍꯦꯟꯅꯁꯨ ꯐꯨꯍꯟꯕꯤꯗꯕ ꯏꯁꯤꯡꯁꯨ ꯀꯥ ꯍꯦꯟꯅ ꯆꯥꯏꯁꯤꯟꯕꯤꯗꯕ ꯌꯥꯝꯅ ꯁꯦꯝꯕꯤꯔꯒ ꯀꯔꯤꯒꯨꯝꯕ ꯑꯃꯅ ꯈꯟꯖꯟꯕꯤꯔꯒ ꯃꯥꯕꯨ ꯈꯤꯇꯪ ꯆꯥꯎꯈꯠꯂꯛꯄ ꯐꯥꯎꯒꯤꯗꯤ ꯌꯥꯝꯅ ꯆꯦꯛꯁꯤꯟ ꯊꯧꯔꯥꯡꯁꯦ ꯂꯧꯈꯠꯄꯤꯒꯅꯤ ꯑꯗꯨꯗꯨꯒ ꯈꯤꯇꯪ ꯆꯥꯎꯔꯛꯂꯒꯁꯨ ꯌꯥꯝꯅ ꯅꯨꯡꯁꯥ ꯁꯥꯔꯛꯄ ꯇꯥꯔꯒꯗꯤ ꯏꯁꯤꯡ ꯃꯔꯥꯡ ꯀꯥꯏꯅ ꯆꯥꯏꯕꯤꯒꯅꯤ ꯑꯗꯨꯒ ꯎꯔꯨꯝꯗ ꯌꯥꯔꯤꯈꯩꯗꯤ ꯄꯨꯁꯤꯟꯕꯤꯒꯅꯤ ꯅꯥꯀꯨꯞꯄꯤꯒꯨꯝꯕ ꯅꯄꯥꯛꯄꯤꯒꯨꯝꯕ ꯍꯥꯏꯔꯒꯗꯤ ꯃꯥꯁꯤ ꯅꯤꯡꯊꯝꯊꯥ ꯃꯇꯝꯗ ꯌꯥꯝꯅ ꯀꯪꯁꯤꯟꯕ ꯑꯗꯒꯤ ꯃꯅꯥꯗ ꯄꯤꯛꯁꯤꯟꯕ ꯒ꯭ꯔꯣꯠ ꯊꯤꯟꯊꯕ ꯃꯇꯝ ꯑꯣꯏꯕꯅꯤꯅ ꯅꯤꯡꯊꯝꯊꯥꯒꯤ ꯃꯇꯝꯗꯗꯤ ꯃꯈꯣꯏꯁꯦ ꯃꯈꯣꯡꯁꯦ ꯁꯣꯝꯕꯤꯔꯒ ꯏꯁꯤꯡ ꯃꯔꯥꯡ ꯀꯥꯏꯅ ꯆꯥꯏꯕꯤꯒꯅꯤ